ꯑꯥ ꯍꯜꯂꯣ ꯑꯩꯁꯦ ꯂꯥꯏꯕ꯭ꯔꯦꯔꯤꯗꯒꯤ ꯀꯣꯜ ꯇꯧꯔꯛꯄꯅꯦ ꯁꯨꯃꯥꯏ ꯇꯧꯕꯅꯦ ꯅꯪ ꯂꯥꯏꯕ꯭ꯔꯦꯔꯤꯗꯒꯤ ꯂꯥꯏꯔꯤꯛ ꯀꯌꯥꯝ ꯂꯧꯈꯤꯒꯦ ꯂꯦꯠ ꯐꯥꯏꯟ ꯁꯞꯃꯤꯠ ꯇꯧꯒꯗꯕꯗꯤ ꯃꯇꯝ ꯍꯦꯟꯗꯣꯛꯈ꯭ꯔꯦ ꯑꯗꯨ ꯅꯪ ꯂꯥꯏꯔꯤꯛ ꯀꯌꯥꯝ ꯂꯧꯈꯤꯒꯦ ꯑꯗꯨ ꯂꯥꯏꯔꯤꯛ ꯑꯃꯒꯤ ꯂꯦꯠ ꯐꯥꯏꯟꯁꯦ ꯑꯩꯈꯣꯏꯅ ꯂꯨꯄꯥ ꯀꯨꯟ ꯀꯨꯟ ꯂꯧꯋꯦ ꯑꯗꯨ ꯅꯪꯒꯤ ꯅꯨꯃꯤꯠ ꯈꯔ ꯍꯦꯟꯗꯣꯛꯈꯤꯕꯁꯤ ꯑꯥ ꯂꯥꯏꯔꯤꯛ ꯌꯥꯝꯅ ꯂꯧꯕꯅꯤꯅ ꯈꯤꯇꯪꯁꯨ ꯗꯤꯁꯀꯥꯎꯟ ꯇꯥꯕꯤꯔꯅꯤ ꯑꯗꯨ ꯅꯪ ꯀꯔꯤ ꯅꯨꯃꯤꯠꯇ ꯄꯤꯁꯤꯟꯕ ꯉꯝꯒꯅꯤ ꯐꯔꯦ ꯑꯗꯨꯗꯤ ꯁꯨꯃꯥꯏ ꯇꯧꯔꯁꯤ ꯅꯪꯒꯤ ꯂꯨꯄꯥ ꯆꯥꯝꯃꯉꯥ ꯇꯥꯕꯁꯤ ꯆꯍꯨꯝ ꯈꯛꯇꯪ ꯄꯤꯔꯣ ꯂꯨꯄꯥ ꯆꯅꯤꯗꯨꯗꯤ ꯇꯥꯕꯤꯔꯒꯦ ꯂꯥꯏꯔꯤꯛ ꯌꯥꯝꯅ ꯂꯧꯕꯅꯤꯅ ꯑꯗꯨꯒ ꯁꯦꯒꯥꯏꯕꯒꯨꯝꯕ ꯆꯦꯛ ꯇꯧꯋꯣ ꯅꯪ ꯁꯞꯃꯤꯠ ꯇꯧꯔꯤꯉꯩ ꯃꯇꯝꯗꯨꯗ ꯍꯣꯏ ꯍꯣꯏ ꯑꯩ ꯑꯗꯨ ꯍꯥꯏꯒꯦꯅ ꯀꯣꯜ ꯇꯧꯔꯛꯄꯅꯦ ꯊꯝꯂꯒꯦ ꯊꯝꯂꯒꯦ